ꯑꯥ ꯁꯤꯁꯦ ꯑꯩꯈꯣꯏꯒꯤ ꯒꯨꯍꯥꯇꯤ ꯖꯨꯒꯤ ꯀꯩꯅꯣ ꯑꯣꯏꯕꯤꯔꯕ ꯑꯣ ꯑꯩꯈꯣꯏꯒꯤ ꯀꯩꯅꯣꯒꯤ ꯖꯨꯒꯤ ꯃꯇꯥꯡꯗ ꯑꯩꯈꯣꯏ ꯈꯔ ꯍꯪꯖꯅꯤꯡꯕꯀꯣ ꯖꯨꯁꯤꯗ ꯀꯩꯀꯩ ꯁꯥ ꯂꯩꯕꯤꯔꯤꯒꯦ ꯍꯧꯖꯤꯛꯁꯦ ꯑꯩ ꯏꯆꯥꯅ ꯌꯥꯝ ꯄꯥꯝꯕꯁꯦ ꯑꯩꯈꯣꯏ ꯃꯪꯀꯤꯁꯦ ꯌꯥꯝ ꯄꯥꯝꯃꯦ ꯃꯪꯀꯤꯁꯦꯀꯣ ꯕ꯭ꯂꯦꯛ ꯃꯪꯀꯤ ꯋꯥꯏꯠ ꯃꯪꯀꯤ ꯑꯗꯒꯤꯗꯤ ꯒ꯭ꯔꯦ ꯃꯪꯀꯤꯅ ꯆꯤꯡꯕ ꯃꯪꯀꯤ ꯃꯈꯜꯁꯤꯡꯁꯦ ꯁꯨꯅꯕ ꯂꯩꯕꯤꯕ꯭ꯔꯥ ꯑꯗꯒꯤ ꯑꯩꯈꯣꯏ ꯂꯤꯌꯣꯄꯥꯠꯁꯨ ꯂꯩꯕ꯭ꯔꯥ ꯑꯩꯈꯣꯏꯒꯤ ꯑꯩꯈꯣꯏꯒꯤ ꯑꯩꯈꯣꯏꯅ ꯂꯤꯌꯣꯄꯥꯠ ꯈꯣꯡꯅ ꯆꯠꯀꯗ꯭ꯔꯥ ꯅꯠꯇ꯭ꯔꯒ ꯒꯥꯔꯤꯒꯨꯝꯕ ꯇꯧꯒꯗ꯭ꯔꯥ

ꯎꯝ ꯍꯣꯏ ꯍꯣꯏ ꯑꯣ ꯑꯩꯗꯤ ꯑꯩ ꯈꯜꯂꯤꯁꯦ ꯒꯥꯔꯤꯒꯨꯝꯕ ꯇꯣꯡꯂ ꯇꯣꯡꯂ ꯌꯦꯡꯅꯤꯡꯉꯦ ꯄꯥꯏꯕꯁꯦ ꯑꯗꯨ ꯍꯣꯔꯦꯟ ꯀꯩꯒꯨꯝꯕꯗꯤ ꯂꯩꯕ꯭ꯔꯥ ꯀꯩꯒꯨꯝꯕꯗꯤ ꯃꯥꯅ ꯄꯥꯏꯔꯥ ꯃꯃꯩꯒꯨꯝꯕ ꯄꯥꯏꯕꯗ ꯀꯩꯁꯨ ꯇꯧꯔꯣꯏꯗ꯭ꯔꯥ ꯀꯩꯁꯦ

ꯀꯩꯅꯣ ꯃꯣꯏ ꯀꯩꯁꯦ ꯃꯌꯥꯒꯨꯝꯕ ꯁꯦꯡꯕꯤꯅꯕ ꯃꯤ ꯂꯩꯕ꯭ꯔꯥ ꯑꯗꯨꯗ ꯄꯤꯖ ꯄꯤꯊꯛꯄꯗꯤ ꯃꯣꯏꯁꯦ ꯀꯩꯁꯤꯗ ꯃꯁꯥ ꯅꯣꯏꯅꯕ ꯄꯤꯖꯕ ꯈꯣꯠꯄꯗꯤ ꯑꯗꯨꯝ ꯇꯧꯏꯀꯣ ꯑꯗꯣ ꯑꯩꯈꯣꯏꯒꯤꯅꯦ ꯑꯩꯈꯣꯏꯒꯤ ꯃꯤ ꯃꯥꯟꯕ ꯁꯥ ꯑꯃ ꯂꯩꯗꯅ ꯑꯩꯈꯣꯏ ꯆꯤꯝꯄꯥꯟꯖꯤ ꯍꯥꯏꯕꯔꯥ ꯆꯥꯄꯥꯖꯤ ꯍꯥꯏꯕ꯭ꯔꯥ ꯑꯃ ꯂꯩꯕꯗꯣ ꯑꯗꯨꯁꯨ ꯂꯩꯒꯗ꯭ꯔꯥ

ꯑꯗꯨꯗꯣ ꯃꯣꯏ ꯑꯩꯈꯣꯏꯒꯤ ꯑꯩꯈꯣꯏ ꯌꯦꯡꯕ ꯂꯥꯛꯄꯁꯦ ꯑꯗꯨꯝ ꯐꯪꯅꯤ ꯐꯪꯕꯁꯦ

ꯑꯣ ꯑꯩꯈꯣꯏꯁꯨ ꯑꯩꯈꯣꯏ ꯁꯨꯃꯥꯏꯅ ꯂꯥꯛꯅꯕ ꯇꯧꯖꯔꯒꯦ ꯑꯗꯨ ꯀꯩꯅꯣꯝꯇ ꯀꯩꯅꯣ ꯑꯩ ꯀꯩꯅꯣꯝꯇꯒ ꯂꯥꯁ ꯑꯣꯏꯅ ꯍꯪꯖꯒꯦ ꯍꯪꯖꯕ ꯌꯥꯅꯤꯅ ꯑꯩꯈꯣꯏ ꯉꯁꯥꯏ ꯑꯩ ꯁꯥꯒꯨꯝꯕꯁꯦ ꯂꯩꯕ ꯌꯥꯒꯗ꯭ꯔꯥ ꯖꯨꯗꯒꯤꯁꯦ

ꯑꯣ ꯅꯠꯇꯦ ꯅꯠꯇꯦ ꯑꯩ ꯁꯨꯝ ꯆꯤꯝꯄꯥꯟꯖꯤ ꯑꯃꯇꯪ ꯂꯩꯔꯒ ꯌꯨꯝ ꯉꯥꯛꯅꯕ ꯑꯃꯇ ꯂꯣꯏꯒꯦ ꯇꯧꯕꯅꯦ ꯑꯣ ꯑꯗꯨꯗꯤ ꯐꯔꯦ ꯐꯔꯦ ꯑꯩꯁꯨ ꯌꯦꯡꯕ ꯑꯣꯏꯅ ꯂꯥꯛꯆꯔꯒꯦ ꯑꯗꯨꯗꯤ ꯑꯉꯥꯡ ꯄꯨꯔꯒ ꯎꯝ ꯌꯥꯝ ꯅꯨꯡꯉꯥꯏꯖꯔꯦ ꯅꯨꯡꯉꯥꯏꯖꯔꯦ